ꯍꯜꯂꯣ ꯑꯥ ꯁꯤ ꯀꯩꯅꯣ ꯑꯥ ꯑꯥ ꯀꯥ ꯑꯗꯨ ꯀꯩꯅꯣ ꯀꯔꯤ ꯀꯔꯤ ꯈꯣꯡꯎꯞ ꯂꯥꯛꯄꯅꯣ ꯑꯗꯨꯗꯪ ꯍꯥꯏꯕꯤꯔꯛꯑꯗꯤ ꯎꯝ ꯎꯝ ꯎꯝ ꯑꯥ ꯎꯝ ꯎꯝ ꯑꯗꯨ ꯀꯩꯅꯣ ꯂꯨꯄꯥ ꯀꯌꯥꯃꯨꯛ ꯑꯣꯏꯗꯣꯏꯅꯣ ꯄꯣꯠꯁꯦ ꯄꯨꯂꯞ ꯄꯨꯂꯞ ꯂꯩꯕꯗ ꯄ꯭ꯔꯥꯏꯁꯀ ꯇꯥꯗꯧ ꯂꯩꯕ꯭ꯔꯥ ꯑꯗꯨꯃꯥꯏꯅ ꯑꯥ ꯎꯝ ꯎꯝ ꯑꯥ

ꯑꯥ ꯎꯝ ꯑꯩ ꯑꯗꯨꯁꯨ ꯄꯥꯝꯕꯅꯤ ꯍꯥ ꯑꯥ ꯁꯥꯟꯅꯩꯌꯦ ꯁꯥꯟꯅꯩ ꯑꯥ ꯎꯝ ꯑꯣ ꯃꯣꯏꯅ ꯑꯃꯨꯛ ꯂꯨꯄꯥ ꯀꯌꯥ ꯑꯣꯏꯗꯣꯏꯅꯣ ꯑꯥ ꯑꯥ

ꯑꯥ ꯁꯕꯦꯟꯇꯤꯟ ꯀꯦ ꯎꯝ ꯐꯣꯔ ꯀꯦꯗ ꯍꯣꯏ ꯑꯗꯨ ꯕ꯭ꯔꯗꯔ ꯍꯣꯏꯁꯤ ꯀꯩꯅꯣꯗꯤ ꯇꯧꯕꯤꯕ꯭ꯔꯣ ꯗꯤꯂꯤꯚꯔꯤꯗꯤ ꯇꯧꯕ ꯌꯥꯒꯗ꯭ꯔꯣ ꯃꯣꯏꯁꯤꯅ ꯀꯥꯡꯄꯣꯛꯄꯤ ꯋꯥꯠ ꯅꯝꯕꯔ ꯐꯥꯏꯚ ꯑꯣꯏꯗꯣꯏꯅꯦꯕꯀꯣ ꯎꯝ ꯆꯥꯔꯖ ꯆꯥꯔꯖ ꯀꯩꯀꯥ ꯀꯃꯥꯏꯅ ꯇꯧꯕꯅꯣ ꯑꯗꯨꯗꯪꯒ ꯈꯪꯖꯅꯤꯡꯉꯤ ꯑꯥ ꯑꯥ ꯎꯝ ꯑꯥ ꯑꯣ ꯑꯥ ꯍꯣꯏ ꯁꯃꯔꯁꯨ ꯅꯛꯁꯤꯜꯂꯛꯑꯕꯅꯤꯅꯀꯣ ꯎꯝ ꯎꯝ ꯂꯤꯁꯤꯡ ꯑꯃꯗ ꯎꯝ ꯇꯧꯔꯦ ꯎꯝ ꯑꯥ ꯑꯥ ꯄꯩꯁꯥ ꯍꯥꯟꯅ ꯄꯤꯗꯣꯏꯕ ꯑꯗꯣ ꯋꯤꯅꯔꯁꯦ ꯋꯤꯅꯔ ꯀꯌꯥꯕꯨꯛ ꯂꯩꯗꯣꯏꯅꯣ ꯑꯗꯨꯗꯣ ꯑꯥ ꯑꯥ ꯐꯥꯔꯁ ꯄ꯭ꯔꯥꯖ ꯁꯦꯀꯦꯟ ꯄ꯭ꯔꯥꯖ ꯀꯃꯥꯏꯅ ꯇꯧꯗꯣꯏꯅꯣ ꯎꯝ ꯐꯥꯔꯁꯇꯒꯤꯅ ꯐꯤꯐꯐꯥꯎꯀꯤ ꯑꯥ ꯑꯣ ꯐꯥꯔꯁ ꯄ꯭ꯔꯥꯏꯖꯇꯩ ꯈꯤꯇꯪ ꯇꯥꯔꯛꯑꯅꯤꯕꯀꯣ ꯑꯗꯨꯗꯤ ꯑꯥ ꯕ꯭ꯔꯗꯔ ꯑꯩꯁꯤ ꯀꯩꯅꯣꯗꯤ ꯋꯤꯟꯇꯔꯗꯤ ꯂꯣꯏꯁꯤꯜ ꯂꯛꯑꯝꯅꯤꯅ ꯋꯤꯟꯇꯔ ꯗ꯭ꯔꯦꯁꯇꯤ ꯀꯌꯥ ꯄꯥꯝꯗ꯭ꯔꯦꯕꯀꯣ ꯑꯗꯨ ꯁꯃꯔꯒꯤ ꯈꯤꯇꯪ ꯂꯩꯔꯗꯤ ꯍꯥꯏꯕꯤꯔꯛꯎꯅꯦ ꯑꯥ ꯑꯧ ꯑꯥ ꯎꯝ ꯑꯥ ꯎꯝ ꯎꯝ ꯇꯤ ꯁꯔꯠꯇꯨ ꯀꯔꯤ ꯀꯔꯤ ꯕ꯭ꯔꯦꯟ ꯂꯩꯅꯣ ꯑꯝꯇꯪ ꯍꯥꯏꯕꯤꯔꯛꯑꯗꯤ ꯑꯥ ꯎꯝ ꯑꯥ ꯕ꯭ꯔꯗꯔ ꯋꯦꯕꯁꯥꯏꯠꯇꯣ ꯑꯝꯇꯪ ꯍꯥꯏꯕꯤꯔꯛꯑꯣ ꯍꯧꯖꯤꯛ ꯆꯦꯛ ꯇꯧꯖꯔꯛꯀꯦꯅꯦ ꯕ꯭ꯔꯗꯔ ꯉꯥꯏꯍꯥꯛꯇꯪ ꯄꯥꯏꯕꯤꯌꯨꯀꯣ ꯑꯩ ꯑꯝꯇꯪ ꯌꯦꯡꯖꯔꯛꯀꯦ ꯑꯥ ꯕ꯭ꯔꯗꯔ ꯁꯤꯗ ꯉꯔꯥꯡ ꯊꯥꯒꯠꯂꯛꯄ ꯀꯩꯅꯣꯁꯦ ꯐꯨꯔꯤꯠꯁꯦ ꯁꯤꯒꯤꯒ ꯑꯗꯨꯗꯒꯤ ꯈꯣꯡꯎꯞ ꯑꯃꯒ ꯌꯥꯎꯔꯤꯕꯀꯣ ꯁꯤꯁꯤꯒ ꯇꯧꯕꯗ ꯂꯨꯄꯥ ꯀꯌꯥꯃꯨꯛ ꯑꯣꯏꯅꯤ ꯏꯌꯔ ꯖꯣꯔꯗꯥꯟꯒꯤꯗꯣ ꯑꯣꯏꯗꯣꯏꯕ ꯎꯝ ꯑꯥ ꯑꯥ ꯑꯥ ꯑꯥ ꯑꯗꯨ ꯑꯥ ꯑꯗꯨꯅ ꯀꯌꯥ ꯑꯣꯏꯗꯣꯏꯅꯣ ꯕ꯭ꯔꯗꯔ ꯑꯥ ꯑꯥ ꯑꯗꯨꯒ ꯕ꯭ꯔꯗꯔ ꯁꯤꯗ ꯈꯣꯡꯒꯥꯎ ꯑꯃꯒ ꯌꯥꯎꯔꯤꯕꯀꯣ ꯁꯤ ꯖꯤꯟꯁ ꯑꯣꯏꯔ ꯃꯥꯜꯂꯦꯕ ꯖꯤꯟꯁꯀꯤ ꯀꯥꯔꯒꯣ ꯑꯣꯏꯔ ꯃꯥꯜꯂꯦ ꯁꯤꯁꯤꯅ ꯂꯨꯄꯥ ꯀꯌꯥ ꯑꯣꯏꯗꯣꯏꯕ ꯂꯦꯗꯤꯁꯀꯤꯁꯦ ꯑꯥ ꯎꯝ ꯎꯝ ꯑꯥ ꯑꯣ ꯑꯗꯨꯗꯣ ꯍꯧꯖꯤꯛꯀꯤ ꯑꯩꯅ ꯍꯥꯏꯒꯤꯕ ꯀꯩꯅꯣꯗꯣ ꯈꯣꯡꯒꯥꯎꯒ ꯐꯨꯔꯤꯠꯀ ꯈꯣꯡꯎꯞꯀꯗꯣ ꯑꯗꯨꯗ ꯂꯨꯄꯥ ꯀꯌꯥꯃꯨꯛ ꯑꯣꯏꯗꯣꯏꯅꯣ ꯑꯗꯨ ꯕ꯭ꯔꯗꯔꯅ ꯍꯥꯏꯕꯤꯔꯛꯑꯣ ꯑꯗꯨꯒ ꯗꯤꯂꯤꯚꯔꯤ ꯆꯥꯔꯖꯇꯨꯒ ꯄꯨꯂꯞ ꯍꯥꯞꯄꯒ ꯑꯣ ꯍꯥ ꯍꯧꯖꯤꯛꯀꯤ ꯁ꯭ꯋꯦꯠ ꯑꯥ ꯁ꯭ꯋꯦꯠꯇꯣ ꯑꯣꯏꯗꯣꯏꯕ ꯑꯣ ꯎꯝ ꯑꯗꯨꯗꯤ ꯀꯩꯅꯣ ꯇꯥꯔꯦꯅꯦ ꯐꯥꯏꯚ ꯄꯣꯏꯟ ꯐꯣꯔ ꯇꯥꯔꯦꯅꯦ

ꯑꯥ ꯍꯣꯏ ꯍꯣꯏ ꯕ꯭ꯔꯗꯔ ꯑꯗꯨꯗꯤ ꯊꯝꯖꯔꯒꯦꯀꯣ